ꯁꯥ ꯂꯣꯏꯕꯗ ꯁꯟꯁꯤꯡ ꯌꯥꯎ ꯍꯥꯃꯦꯡꯁꯤꯡ ꯌꯦꯟꯅꯆꯤꯡꯕ ꯂꯣꯏꯅꯩ ꯑꯗꯨꯕꯨ ꯑꯩꯒꯤ ꯑꯣꯏꯅꯗꯤ ꯑꯃꯈꯛ ꯂꯩꯕꯅꯤ ꯄꯥꯝꯃꯤ ꯁꯥ ꯑꯃꯇ ꯃꯐꯝ ꯃꯥꯟꯅꯅ ꯊꯝꯕ ꯃꯔꯝꯗꯤ ꯃꯈꯣꯏ ꯇꯣꯉꯥꯟ ꯇꯣꯉꯥꯟꯕ ꯁꯥꯅꯤ ꯑꯗꯨꯅ ꯃꯈꯣꯏꯒꯤ ꯊꯝꯐꯝꯁꯨ ꯇꯣꯉꯥꯟ ꯇꯣꯉꯥꯜꯂꯤ ꯑꯩꯈꯣꯏ ꯄꯨꯟꯅ ꯊꯝꯂꯗꯤ ꯆꯤꯛꯅꯗꯨꯅ ꯋꯥꯏꯅꯗꯨꯅ ꯀꯌꯥ ꯊꯣꯛꯂꯛꯀꯅꯤ ꯁꯟ ꯂꯣꯏꯕꯁꯤꯅ ꯑꯩꯈꯣꯏ ꯏꯟꯀꯝ ꯍꯦꯟꯒꯠꯍꯜꯂꯤ ꯃꯁꯤꯅ ꯏꯃꯨꯡ ꯃꯅꯨꯡ ꯄꯨꯅꯩ ꯑꯉꯥꯡ ꯂꯥꯏꯔꯤꯛ ꯇꯝꯍꯜꯂꯤ ꯁꯟ ꯂꯣꯏꯕꯁꯤꯅ ꯌꯥꯝꯅ ꯃꯇꯦꯡ ꯑꯣꯏꯅꯩ ꯑꯩꯈꯣꯏꯒꯤ ꯆꯥꯕ ꯊꯛꯄ ꯌꯨꯝꯗ ꯁꯦꯠꯄ ꯆꯥꯕ ꯐꯤ ꯂꯥꯡꯇ ꯂꯩꯕꯒꯤꯁꯨ ꯃꯇꯦꯡ ꯑꯣꯏꯅꯍꯜꯂꯤ ꯑꯩꯈꯣꯏꯗ ꯌꯥꯝ ꯀꯥꯟꯅꯍꯜꯂꯤ ꯑꯗꯨꯅ ꯁꯟ ꯑꯁꯤ ꯂꯣꯏꯕ ꯌꯥꯝ ꯄꯥꯝꯖꯩ